ꯍꯜꯂꯣ ꯑꯥ ꯀꯩꯅꯣꯝꯇ ꯍꯪꯖꯒꯦꯕ ꯁꯤꯒꯤꯁꯦ ꯁꯤꯔꯣꯏ ꯐꯦꯁꯇꯤꯚꯦꯜ ꯇꯧꯕ ꯃꯐꯝꯗꯣ ꯅꯠꯇ꯭ꯔꯣ ꯑꯣ ꯑꯁꯣꯝ ꯑꯩ ꯏꯁꯥ ꯀꯛꯆꯤꯡꯗꯒꯤꯅꯦꯕꯀꯣ ꯁꯤꯔꯣꯏ ꯐꯦꯁꯇꯤꯚꯦꯜ ꯌꯦꯡꯕ ꯂꯥꯛꯀꯦꯅ ꯈꯟꯖꯕ ꯑꯗꯨ ꯁꯤꯔꯣꯏ ꯐꯦꯁꯇꯤꯚꯦꯜ ꯌꯦꯡꯕ ꯂꯥꯛꯄꯁꯤ ꯑꯩꯈꯣꯏꯒꯤ ꯃꯣꯏꯒꯤ ꯏꯁꯇꯣꯜꯒꯨꯝꯕ ꯍꯥꯡꯕꯁꯦ ꯀꯔꯝ ꯀꯕꯝꯕ ꯏꯁꯇꯣꯜ ꯍꯥꯡꯕꯤꯕꯒꯦ ꯑꯗꯨꯗꯒꯤ ꯃꯣꯏꯒꯤ ꯇꯥꯏꯃꯤꯡꯁꯤꯅ ꯀꯃꯥꯏꯅ ꯇꯧꯒꯦ ꯍꯥꯏꯕꯗꯣ ꯈꯪꯖꯅꯤꯡꯕ

ꯑꯥ ꯑꯇꯣꯞꯄ ꯐꯣꯔꯦꯟꯅꯔꯒꯨꯝꯕꯗꯤ ꯂꯥꯛꯄꯤꯕ꯭ꯔꯥ ꯑꯥ

ꯑꯣ

ꯑꯣ ꯑꯗꯣ ꯑꯩꯈꯣꯏꯒꯤ ꯇꯥꯡꯈꯨꯜꯒꯤ ꯁ꯭ꯇꯣꯜ ꯍꯥꯡꯉꯤꯁꯦ ꯃꯥꯒꯤ ꯁ꯭ꯇꯣꯔꯁꯦ ꯀꯩꯅꯣ ꯇꯧꯕ꯭ꯔꯥꯕꯥ ꯍꯥꯏꯕꯗꯤ ꯃꯣꯏꯒꯤ ꯇꯥꯡꯈꯨꯜꯒꯤꯀꯣ ꯃꯣꯏꯒꯤ ꯆꯠꯅꯕꯤꯒꯤ ꯑꯗꯨꯒꯨꯝꯕ ꯃꯣꯏꯒꯤ ꯀꯜꯆꯔꯒꯤ ꯑꯣꯏꯕꯀꯣ ꯑꯗꯨꯒꯨꯝꯕ ꯐꯅꯦꯛ ꯐꯤꯔꯣꯟ ꯑꯗꯨꯒꯨꯝꯕ ꯂꯣꯏꯅ ꯐꯪꯕꯤꯕ꯭ꯔꯥ ꯑꯣ ꯑꯥ ꯑꯥ ꯑꯥ ꯑꯥ

ꯑꯗꯨ ꯃꯣꯏꯒꯤ ꯇꯥꯡꯈꯨꯜꯒꯤ ꯑꯣꯏꯕ ꯃꯣꯏꯒꯤ ꯆꯤꯟꯖꯥꯛꯇꯀꯣ ꯃꯣꯏꯅ ꯊꯣꯡꯕ ꯊꯥꯛꯄ ꯑꯗꯨꯒꯨꯝꯕꯒꯤꯗꯤ ꯂꯩꯕ꯭ꯔꯥ ꯆꯥꯐꯝꯒꯗꯤ ꯂꯩꯕ꯭ꯔꯥ ꯂꯩꯌꯦ ꯑꯣ

ꯑꯣ ꯑꯣ ꯍꯣꯏ ꯍꯣꯏ ꯍꯣꯏ ꯑꯣ ꯀꯩꯅꯣꯝꯇꯒ ꯍꯪꯖꯈꯤꯒꯦ ꯁꯤꯔꯣꯏ ꯐꯦꯁꯇꯤꯚꯦꯜ ꯍꯥꯏꯕꯅꯤꯅꯀꯣ ꯁꯤꯔꯣꯏ ꯂꯤꯂꯤ ꯐ꯭ꯂꯥꯋꯔꯗꯣ ꯑꯗꯨꯒꯅꯦ ꯑꯩꯈꯣꯏꯒꯤ ꯃꯥꯒꯤ ꯑꯣꯏꯕꯗꯣ ꯑꯗꯨꯒꯨꯝꯕꯒꯗꯤ ꯎꯕ ꯐꯪꯕꯒꯤ ꯈꯨꯗꯣꯡꯆꯥꯕꯒ ꯂꯩꯕ꯭ꯔꯥ

ꯐꯔꯦ ꯐꯔꯦ ꯑꯗꯨꯗꯤ ꯌꯥꯝ ꯅꯨꯡꯉꯥꯏꯖꯔꯦ ꯎꯝ ꯑꯣ ꯑꯗꯨꯗꯤ ꯍꯌꯦꯡ ꯍꯦꯛꯇ ꯂꯥꯛꯆꯔꯒꯦ ꯑꯗꯨꯝ ꯁꯤꯗ ꯀꯣꯟꯇꯦꯛ ꯇꯧꯖꯔꯛꯑꯒꯦꯀꯣ ꯌꯥꯝ ꯅꯨꯡꯉꯥꯏꯖꯔꯦ ꯐꯔꯦ ꯐꯔꯦ ꯑꯗꯨꯗꯤ ꯊꯝꯃꯦ ꯊꯝꯃꯦ ꯑꯗꯨꯗꯤ ꯑ